ꯊꯧꯕꯥꯟ ꯖꯤꯜꯂꯥ ꯑꯁꯤꯒꯤ ꯑꯣꯏꯅꯗꯤ ꯑꯩꯈꯣꯏꯒꯤ ꯄꯨꯋꯥꯔꯤ ꯍꯥꯏꯕ ꯇꯥꯔꯒꯗꯤ ꯈꯣꯡꯖꯣꯝ ꯂꯥꯟ ꯇ꯭ꯋꯦꯟꯇꯤ ꯊ꯭ꯔꯤ ꯑꯦꯄ꯭ꯔꯤꯜ ꯃꯌꯥꯝꯅ ꯈꯣꯡꯖꯣꯝ ꯗꯦ ꯑꯅ ꯇꯧꯅꯔꯤꯕꯁꯤ ꯑꯩꯈꯣꯏ ꯊꯧꯕꯥꯟ ꯖꯤꯜꯂꯥ ꯑꯁꯤꯒꯤ ꯑꯣꯏꯅ ꯄꯨꯋꯥꯔꯤ ꯍꯥꯏꯕ ꯇꯥꯔꯒꯗꯤ ꯃꯁꯤ ꯑꯩꯈꯣꯏꯅ ꯍꯥꯏꯖꯅꯤꯡꯉꯤ